ꯍꯜꯂꯣ ꯗ꯭ꯔꯥꯏꯕꯔ ꯍꯥꯏꯕꯗꯤ ꯑꯩ ꯍꯧꯖꯤꯛ ꯏꯝꯐꯥꯜ ꯆꯠꯇꯧꯔꯤ ꯏꯝꯐꯥꯜ ꯆꯠꯇꯧꯕꯁꯤꯗ ꯑꯩꯅ ꯆꯥꯟꯗꯦꯜꯗꯒꯤꯅꯤ ꯆꯥꯟꯗꯦꯜꯗꯒꯤꯅꯤ ꯍꯧꯖꯤꯛ ꯗ꯭ꯔꯥꯏꯕꯔꯁꯤꯒꯤ ꯃꯇꯝꯁꯦ ꯀꯌꯥꯝ ꯀꯌꯥꯝ ꯆꯠꯄꯗꯣ ꯉꯝꯃꯤ ꯍꯥꯏꯗꯤ ꯄ꯭ꯔꯥꯏꯁꯅ ꯀꯌꯥ ꯑꯣꯏꯒꯗꯧꯕꯅꯣ ꯗ꯭ꯔꯥꯏꯕꯔꯁꯤꯒꯤ ꯅꯪꯒꯤ ꯄ꯭ꯔꯥꯏꯁꯀꯤ ꯃꯇꯥꯡꯁꯦ ꯈꯔ ꯈꯪꯅꯤꯡꯉꯦ ꯑꯗꯨꯒꯤ ꯑꯩꯗꯣ ꯊꯕꯛ ꯌꯥꯝꯃꯦ ꯏꯃꯥꯔꯖꯦꯟꯁꯤ ꯑꯣꯏꯌꯦ ꯑꯗꯨꯒꯤꯅꯤ ꯆꯠꯅꯤꯡꯉꯤ ꯈꯪꯅꯤꯡꯉꯤ ꯑꯗꯨꯒꯤ ꯃꯇꯥꯡꯗꯅꯤꯅ ꯍꯥꯏꯒꯗꯧꯕꯁꯦ ꯍꯥꯏꯕꯗꯤ ꯑꯩ ꯆꯠꯇꯧꯕ ꯊꯕꯛ ꯌꯥꯝ ꯂꯩ ꯍꯥꯏꯕꯗꯤ ꯑꯩ ꯊꯕꯛ ꯑꯃ ꯏꯃꯥꯔꯖꯦꯟꯁꯤ ꯊꯕꯛꯅꯤ ꯆꯠꯇꯕ ꯌꯥꯗꯦ ꯑꯗꯨꯒꯤꯅꯤ ꯃꯇꯥꯡ ꯑꯣꯏꯔꯦ ꯑꯗꯣ ꯅꯪꯅꯁꯨ ꯅꯪꯅꯁꯨ ꯃꯇꯦꯡ ꯈꯔ ꯄꯥꯡꯕꯤꯕ ꯃꯊꯧ ꯇꯥꯏ ꯍꯥꯏꯕꯗꯤ ꯑꯩꯅ ꯆꯠꯀꯗꯧꯕ ꯃꯐꯝ ꯑꯁꯤ ꯌꯥꯝ ꯊꯥꯞꯄ ꯃꯐꯝ ꯏꯝꯐꯥꯜꯗꯅꯤ ꯏꯝꯐꯥꯜ ꯑꯣꯏꯕꯅꯤ ꯑꯩꯅ ꯆꯥꯟꯗꯦꯜꯗꯅꯤ ꯑꯗꯨꯅ ꯗ꯭ꯔꯥꯏꯕꯔꯁꯤꯒꯤ ꯃꯇꯥꯡꯗ ꯈꯔ ꯃꯇꯦꯡ ꯈꯔ ꯄꯥꯡꯕ ꯄꯥꯝꯃꯤ ꯍꯥꯏꯕꯗꯤ ꯑꯩꯁꯦ ꯄꯨꯡ ꯑꯌꯨꯛꯀꯤ ꯊ꯭ꯔꯤ ꯊꯥꯔꯇꯤ ꯄꯨꯡ ꯑꯌꯨꯛꯀꯤ ꯊ꯭ꯔꯤ ꯊꯥꯔꯇꯤꯗ ꯀꯩꯅꯣ ꯑꯌꯨꯛꯀꯤ ꯈꯔ ꯃꯝꯂꯤ ꯃꯝꯂꯤ ꯇꯧꯕ ꯃꯌꯥꯡꯗ ꯆꯠꯀꯅꯤ ꯑꯗꯨꯒ ꯅꯨꯃꯤꯗꯥꯡꯒꯤ ꯄꯨꯡ ꯑꯦꯂꯕꯦꯟ ꯑꯗꯨꯋꯥꯏ ꯍꯜꯂꯛꯀꯅꯤ ꯍꯥꯏꯕꯗꯤ ꯑꯩꯒꯤ ꯊꯕꯛꯁꯤ ꯌꯥꯝꯅ ꯌꯥꯝꯅ ꯑꯋꯥꯕ ꯊꯕꯛ ꯑꯃꯅꯤ ꯑꯗꯨꯒꯤ ꯃꯇꯥꯡꯗꯅꯤꯅ ꯍꯥꯏꯒꯗꯧꯕꯁꯦ ꯑꯗꯨꯅ ꯗ꯭ꯔꯥꯏꯕꯔꯁꯤꯒꯤ ꯃꯇꯦꯡ ꯈꯔ ꯄꯥꯝꯃꯤ ꯄ꯭ꯔꯥꯏꯁꯅ ꯀꯌꯥ ꯑꯣꯏꯒꯗꯧꯕ ꯖꯥꯠꯅꯣ ꯑꯗꯨ ꯌꯥꯝ ꯈꯪꯅꯤꯡꯕ ꯑꯗꯨꯒꯤꯅꯤ